ꯑꯩꯅ ꯉꯁꯥꯏ ꯍꯦꯠꯐꯣꯟ ꯑꯃ ꯂꯧꯔꯝꯃꯤ ꯁꯣꯅꯤ ꯀꯝꯄꯅꯤꯒꯤ ꯑꯗꯨꯕꯨ ꯏꯃꯥꯅꯕꯁꯤꯡꯅ ꯇꯥꯕ ꯅꯨꯡꯉꯥꯏꯑꯅ ꯂꯧꯔꯨꯕꯅꯦ ꯑꯗꯨꯕꯨ ꯇꯥꯕꯁꯨ ꯅꯨꯡꯉꯥꯏꯔꯝꯗ꯭ꯔꯦ ꯕꯦꯠꯇ꯭ꯔꯤ ꯕꯦꯛ ꯎꯞꯁꯨ ꯌꯥꯝꯅ ꯅꯨꯡꯉꯥꯏꯇꯦ ꯑꯗꯨꯅ ꯏꯃꯥꯟꯅꯕꯅ ꯂꯧ ꯍꯥꯏꯅ ꯂꯧꯔꯨꯕꯅꯤꯅ ꯍꯧꯖꯤꯛ ꯄꯣꯠꯁꯦ ꯐꯠꯇꯕꯁꯨ ꯌꯥꯝ ꯑꯣꯏ